ꯑꯩꯒꯤ ꯃꯤꯡ ꯋꯥꯡꯈꯩꯃꯌꯨꯝ ꯕꯣꯏꯇꯣꯟ ꯀꯧꯋꯤ ꯑꯩ ꯂꯩꯐꯝꯅ ꯋꯥꯡꯈꯩꯗꯒꯤꯅꯤ ꯑꯗꯨꯒ ꯑꯩꯅ ꯄꯥꯝꯖꯕ ꯍꯣꯕꯤ ꯍꯥꯏꯔꯒꯗꯤ ꯑꯩꯗꯤ ꯑꯗꯨꯝ ꯐꯣꯇꯣ ꯀꯥꯞꯄ ꯑꯗꯒꯤ ꯇ꯭ꯔꯦꯀꯤꯡ ꯇꯧꯕ ꯑꯗꯨꯝ ꯍꯥꯏꯛ ꯇꯧꯕ ꯈꯣꯄ ꯗꯨꯝ ꯄꯥꯝꯖꯩ ꯑꯗꯨ ꯑꯌꯥꯝꯕ ꯃꯇꯝꯗ ꯑꯩ ꯑꯗꯨꯝ ꯁꯣꯁꯦꯜ ꯑꯣꯏꯅ ꯏꯃꯥꯟꯅꯕ ꯃꯌꯥꯝ ꯑꯃ ꯁꯨꯝ ꯑꯅꯧ ꯑꯅꯧꯕ ꯅꯤꯌꯨ ꯁꯥꯔꯀꯜ ꯁꯦꯝꯃꯦ ꯑꯗꯨꯒ ꯑꯩꯒꯤ ꯈ꯭ꯋꯥꯏ ꯄꯥꯝꯖꯕꯗꯤ ꯏꯁꯩꯒꯨꯝꯕꯁꯦ ꯌꯥꯝ ꯄꯥꯝꯖꯩ